ꯑꯩ ꯍꯧꯖꯤꯛꯁꯦ ꯏꯔꯥꯡꯅꯤ ꯏꯔꯥꯡ ꯂꯩꯕꯅꯤꯅ ꯊꯕꯛ ꯅꯨꯡꯕꯛ ꯆꯠꯄꯁꯨ ꯑꯝꯇ ꯌꯥꯗ꯭ꯔꯦ ꯑꯗꯨꯅ ꯑꯗꯨꯝ ꯌꯨꯝꯗ ꯀꯩ ꯀꯩ ꯇꯧꯕ ꯌꯥꯕ ꯑꯗꯣ ꯑꯗꯨꯝ ꯍꯥꯏꯕꯗꯤ ꯌꯨꯝꯗ ꯑꯩꯈꯣꯏ ꯉꯥꯅꯨ ꯌꯦꯟꯒꯤ ꯁꯦꯕꯥꯒꯨꯝꯕ ꯑꯗꯒꯤꯗꯤ ꯏꯁꯥꯁꯦ ꯍꯥꯏꯕꯗꯤ ꯌꯨꯝꯗ ꯑꯗꯨꯝ ꯂꯩꯁꯤꯜꯂꯛꯄꯒꯤ ꯑꯃꯈꯛ ꯋꯥꯈꯜꯗꯣ ꯂꯥꯡ ꯐꯥꯡ ꯈꯟꯗꯅꯕ ꯍꯥꯏꯇꯥꯔꯦꯀꯣ ꯑꯗꯨꯅ ꯏꯁꯥꯅ ꯏꯁꯥ ꯑꯗꯨꯝ ꯗꯦꯕꯂꯞ ꯑꯣꯏꯅꯕ ꯍꯣꯠꯅꯖꯔꯤ